ꯑꯩꯈꯣꯏꯅ ꯑꯩꯍꯥꯛꯅ ꯊꯥꯖꯈꯤꯕ ꯂꯩ ꯄꯥꯝꯕꯤ ꯂꯩ ꯆꯣꯝꯂꯛꯄ ꯄꯥꯝꯕꯤꯅ ꯃꯄꯨꯡ ꯐꯥꯔꯛꯄꯗ ꯌꯥꯝ ꯍꯔꯥꯎꯕ ꯐꯥꯎꯏ ꯃꯤꯠꯁꯨ ꯏꯡꯏ ꯋꯥꯈꯜꯁꯨ ꯌꯥꯝꯅ ꯅꯨꯡꯉꯥꯏ ꯍꯛꯆꯥꯡꯁꯨ ꯁꯦꯡꯕꯒꯤ ꯍꯛꯆꯥꯡꯁꯨ ꯁꯦꯡꯒꯗꯧꯕ ꯃꯥꯟꯕꯗꯣ ꯑꯗꯥꯏꯗ ꯂꯩꯔꯒ ꯑꯗꯨꯅ ꯅꯨꯡꯉꯥꯏ ꯌꯥꯝꯅ ꯅꯨꯡꯉꯥꯏꯕ ꯐꯥꯎꯏ